ꯑꯩꯍꯥꯛꯅ ꯆꯥꯛ ꯆꯥꯗ꯭ꯔꯤꯉꯩ ꯃꯃꯥꯡ ꯅꯠꯇ꯭ꯔꯒ ꯆꯥꯛ ꯊꯣꯡꯗ꯭ꯔꯤꯉꯩꯗ ꯊꯥꯖꯅꯕꯤ ꯑꯩꯈꯣꯏ ꯆꯠꯅꯕꯤ ꯃꯌꯥꯝ ꯑꯃ ꯂꯩ ꯑꯩꯈꯣꯏꯅ ꯀꯩꯒꯨꯝꯕ ꯅꯨꯄꯤꯁꯤꯡꯅ ꯊꯥꯒꯤ ꯈꯣꯡꯀꯥꯞ ꯀꯨꯝꯕ ꯂꯥꯛꯄ ꯃꯇꯝꯗ ꯑꯩꯈꯣꯏꯒꯤꯗꯤ ꯆꯥꯛ ꯊꯣꯡꯕ ꯆꯠꯅꯗꯦ ꯆꯥꯈꯨꯝꯗ ꯆꯪꯅꯗꯦ ꯑꯗꯨꯒ ꯂꯨꯖꯒꯦ ꯆꯥꯛ ꯊꯣꯡꯒꯦ ꯍꯥꯏꯇꯥꯔꯒꯗꯤ ꯍꯥꯟꯅ ꯂꯨꯖꯊꯣꯛ ꯑꯅꯤ ꯑꯗꯒꯤ ꯑꯁꯦꯡꯕ ꯐꯤꯔꯣꯜ ꯁꯦꯠꯂꯕ ꯃꯇꯨꯡꯗ ꯑꯩꯈꯣꯏꯅ ꯆꯥꯛ ꯊꯣꯡꯒꯅꯤ ꯆꯥꯛ ꯊꯣꯡꯕ ꯂꯣꯏꯔꯕ ꯃꯇꯨꯡꯗ ꯑꯩꯈꯣꯏꯅ ꯊꯣꯡꯕ ꯊꯥꯛꯄ ꯂꯣꯏꯔꯕ ꯃꯇꯨꯡꯗ ꯑꯩꯈꯣꯏꯒꯤ ꯆꯠꯅꯕꯤꯗ ꯏꯁꯣꯔꯒꯤ ꯑꯩꯈꯣꯏꯅ ꯊꯥꯖꯅꯕ ꯂꯥꯏꯒꯤ ꯍꯥꯟꯅ ꯀꯠꯀꯅꯤ ꯆꯥꯛ ꯊꯣꯡꯕ ꯃꯇꯝꯗ ꯑꯩꯈꯣꯏꯗꯤ ꯂꯨꯖꯗꯅ ꯆꯥꯛ ꯊꯣꯡꯕ ꯌꯥꯗꯦ ꯆꯥꯛ ꯂꯨꯖꯔꯅꯤ ꯑꯗꯨꯒ ꯑꯁꯦꯡꯕ ꯐꯤ ꯁꯦꯠꯂꯒ ꯐꯖꯟꯅ ꯀꯣꯛ ꯂꯨꯗꯣ ꯁꯝꯒꯨꯝꯕ ꯆꯥꯛ ꯊꯣꯡꯕ ꯃꯇꯝꯗ ꯌꯥꯎꯗꯅꯕ ꯐꯖꯟꯅ ꯆꯦꯛꯁꯤꯟꯅ ꯐꯤꯒꯨꯝꯕꯅ ꯀꯨꯞꯄꯤ ꯈꯪꯗꯦ ꯑꯗꯨꯃꯥꯏꯅ ꯇꯧꯔꯒ ꯆꯥꯛ ꯊꯣꯡꯒꯅꯤ ꯑꯗꯨ ꯂꯣꯏꯔꯕ ꯃꯇꯨꯡꯗ ꯑꯩꯈꯣꯏꯅ ꯊꯥꯖꯅꯕ ꯂꯥꯏꯗ ꯀꯠꯊꯣꯛꯀꯅꯤ ꯑꯗꯨ ꯂꯣꯏꯔꯕ ꯃꯇꯨꯡꯗ ꯑꯩꯈꯣꯏꯒꯤ ꯏꯃꯨꯡꯒꯤ ꯑꯍꯜꯒꯤ ꯆꯥꯛ ꯍꯥꯟꯅ ꯊꯤꯗꯣꯛꯑꯅꯤ ꯑꯗꯨ ꯂꯣꯏꯔꯕ ꯃꯇꯨꯡꯗ ꯃꯈꯥ ꯇꯥꯔꯛꯄ ꯃꯤꯑꯣꯏꯁꯤꯡꯒꯤ ꯏꯃꯨꯡꯗꯨꯒꯤ ꯃꯤꯑꯣꯏꯁꯤꯡꯒꯤ ꯆꯥꯛ ꯐꯖꯟꯅ ꯁꯦꯝ ꯁꯥꯔꯒ ꯑꯗꯨꯃꯥꯏꯅ ꯇꯧꯏ